ꯍꯜꯂꯣ ꯍꯜꯂꯣ ꯑꯧ ꯃꯥꯅꯦ ꯃꯥꯅꯦ ꯑꯩꯈꯣꯏꯁꯨ ꯂꯥꯛꯇꯦꯅꯦ ꯁꯣꯝꯗ ꯃꯣꯏ ꯃꯅꯤꯡꯒꯤ ꯇ꯭ꯔꯥꯟꯁꯐꯣꯔꯃꯔ ꯃꯅꯤꯡ ꯂꯩꯀꯥꯏꯒꯤ ꯇ꯭ꯔꯥꯟꯁꯐꯣꯔꯃꯔꯁꯨ ꯂꯣꯏ ꯌꯥꯗꯦ ꯍꯥꯏꯕ꯭ꯔꯥ ꯀꯩꯅꯣꯝ ꯍꯥꯏꯅꯦ

ꯃꯣꯏ ꯃꯩ ꯑꯁꯣꯝ ꯂꯣꯛꯇꯥꯛ ꯄ꯭ꯔꯣꯖꯦꯛꯇꯨꯗ ꯏꯁꯤꯡ ꯀꯪꯉꯦ ꯍꯥꯏꯕ꯭ꯔꯥ ꯀꯔꯤꯅꯣ ꯌꯥꯝ ꯍꯥꯏꯅꯕꯅꯤꯅꯦ ꯑꯗꯨꯅꯤ ꯃꯩꯁꯦ ꯍꯟꯗꯛꯇꯤ ꯆꯥꯡ ꯆꯥꯡ ꯌꯥꯝ ꯅꯥꯏꯗ꯭ꯔꯦ ꯑꯗꯨꯅꯤ ꯀꯅꯥꯗ ꯇꯧꯗꯣꯏ ꯖꯥꯠꯅꯣ ꯑꯩꯁꯨ ꯈꯪꯗꯦꯅꯦ ꯑꯗꯨꯗꯤ ꯇꯧꯔꯤꯁꯦ ꯏꯁꯤꯡ ꯏꯁꯤꯡ ꯃꯣꯏ ꯄ꯭ꯔꯣꯖꯦꯛꯀꯤꯗꯣ ꯏꯁꯤꯡ ꯌꯥꯝ ꯀꯪꯉꯦ ꯍꯥꯏꯕ꯭ꯔꯥ ꯀꯩꯅꯣꯝꯁꯨ ꯍꯥꯏꯅꯦ ꯃꯣꯏꯗꯣ

ꯑꯥ ꯑꯗꯨꯅꯤ

ꯎꯝ ꯅꯨꯡꯉꯥꯏꯔꯣꯏ ꯎꯝ ꯅꯨꯡꯉꯥꯏꯇ꯭ꯔꯦ ꯅꯨꯡꯉꯥꯏꯇ꯭ꯔꯦ ꯃꯩ ꯌꯥꯗ꯭ꯔꯤꯁꯦ ꯑꯩꯈꯣꯏ ꯁ꯭ꯋꯥꯏꯗꯁꯤꯡ ꯅꯠꯇ ꯃꯥꯜꯂꯤꯅꯦ ꯍꯣꯏ ꯕꯤꯁꯦꯝꯄꯨꯔꯗꯁꯨ ꯃꯣꯏ ꯇ꯭ꯔꯥꯟꯐꯣꯔꯃꯔꯁꯨ ꯌꯥꯗꯦ ꯍꯥꯏꯕ꯭ꯔꯥ ꯀꯩꯅꯣ ꯃꯩ ꯁꯦꯝꯅꯩ ꯍꯥꯏꯕ꯭ꯔꯥ ꯀꯩꯅꯣ ꯌꯥꯝ ꯍꯥꯏꯅꯕꯅꯤꯅꯦ

ꯎꯝ ꯎꯝ ꯏꯁꯤꯡ

ꯍꯥ ꯅꯨꯡꯉꯥꯏꯇ꯭ꯔꯖꯥꯠꯅꯤ ꯏꯁꯤꯡꯗꯁꯨ ꯅꯠꯇ꯭ꯔꯦ ꯍꯟꯗꯛꯇꯤ ꯅꯨꯡꯁꯤꯠꯁꯨ ꯌꯥꯝ ꯁꯤꯠꯂꯤꯗꯅ ꯑꯗꯨꯅꯤ ꯇꯔꯥ ꯇꯔꯥꯁꯨ ꯇꯠꯄ ꯌꯥꯎꯕ ꯃꯥꯜꯂꯤ ꯎꯝ ꯑꯗꯨꯅꯤ ꯑꯗꯨꯅꯤ ꯃꯣꯏ ꯏꯁꯤꯡ ꯁꯤꯡ ꯅꯨꯡꯁꯤꯡꯒꯤꯗꯨꯁꯨ ꯑꯃꯨꯛꯇꯪ ꯌꯦꯡꯁꯤꯟꯕꯤꯔꯗꯤ ꯐꯒꯗꯧꯅꯤ ꯃꯣꯏꯒꯤ ꯂꯩꯕꯥꯛꯁꯤꯅ ꯌꯦꯡꯁꯤꯟꯅꯦꯁꯨ ꯈꯪꯗ꯭ꯔꯦ ꯀꯅꯥꯝꯇ ꯃꯩꯒꯤ ꯀꯔꯤꯝ ꯃꯊꯥ ꯁꯥꯅꯗꯕ꯭ꯔꯥ ꯀꯔꯤꯅꯣ ꯃꯣꯏꯗꯤ

ꯑꯗꯨꯅꯤ ꯃꯣꯏ

ꯑꯗꯨꯅꯤ ꯑꯗꯨꯅꯤ ꯃꯣꯏꯅ ꯌꯦꯡꯁꯜꯂ ꯐꯖꯅ ꯁꯦꯝꯕꯤꯅꯕ ꯁꯤꯟꯅꯒꯗ꯭ꯔꯥ ꯍꯥꯏꯔꯒ ꯃꯈꯣꯏꯁꯨ ꯀꯗꯩꯔꯤꯕꯅꯣ ꯈꯪꯗꯦ ꯍꯣꯏ ꯇꯧꯁꯤ ꯑꯗꯨꯃꯥꯏꯅ ꯇꯧꯁꯤ ꯑꯃꯔꯣꯝ ꯎꯝ ꯑꯃꯔꯣꯝꯗ ꯍꯥꯏꯔꯒꯅ ꯏꯅꯥꯛ ꯈꯨꯟꯕꯁꯤꯡꯁꯤꯗꯤ ꯏꯟꯕꯥꯏꯇꯔ ꯄꯨꯁꯟꯅꯕꯅꯤꯅ ꯃꯣꯏꯗꯤ ꯃꯩꯒꯤ ꯃꯊꯥꯁꯨ ꯁꯥꯕ ꯌꯥꯎꯗ꯭ꯔꯦꯗꯣ ꯂꯥꯏꯔꯕ ꯑꯩꯈꯣꯏꯒꯤꯗꯤ ꯂꯥꯏꯔꯕ ꯑꯩꯈꯣꯏꯒꯤꯗꯤ ꯑꯗꯨꯅꯤ ꯃꯩꯁꯨ ꯄꯨꯁꯤꯟꯕ ꯉꯝꯗꯒꯨꯝ ꯇꯧ

ꯍꯣꯏ ꯑꯗꯨꯃꯥꯏꯅ ꯇꯧꯔꯒ ꯀꯝꯄ꯭ꯂꯦꯟ ꯑꯃꯨꯛꯇꯪ ꯇꯧꯔꯒ ꯃꯩꯁꯤꯡꯁꯤ ꯆꯥꯡ ꯅꯥꯏꯅ ꯊꯥꯔꯛꯅꯕ ꯍꯥꯏꯗ꯭ꯔꯗꯤ ꯍꯣꯏ ꯑꯗꯨꯗꯤ ꯑꯗꯨ ꯝꯇꯝ ꯑꯃ ꯂꯦꯞꯅꯔꯒ ꯃꯇꯝ ꯑꯃ ꯂꯦꯞꯅꯔꯒ ꯑꯣꯏꯅ ꯀꯝꯄ꯭ꯂꯦꯟꯗꯨ ꯇꯧꯅꯕ ꯇꯧꯔꯁꯤꯀꯣ ꯑꯗꯨꯗꯤ ꯍꯣꯏ ꯍꯣꯏ ꯍꯣꯏ ꯍꯣꯏ ꯍꯣꯏ ꯍꯣꯏ ꯑꯗꯨꯗꯤ ꯍꯣꯏ ꯍꯣꯏ ꯍꯣꯏ